ꯍꯜꯂꯣ ꯚꯥꯏ

ꯚꯥꯏ ꯇꯥꯏꯌꯦ ꯍꯌꯦꯡ ꯑꯜ ꯍꯥꯌꯥꯠꯇ ꯆꯠꯁꯦꯅ ꯍꯥꯏꯅꯕꯗꯨꯕꯨ ꯆꯠ ꯍꯌꯦꯡ ꯆꯠꯁꯦ ꯍꯥꯏꯔꯣ ꯅꯠꯇ꯭ꯔꯒꯅ ꯈꯔ ꯂꯩꯔ ꯆꯠꯁꯤ ꯍꯥꯏꯔꯣ

ꯑꯥ ꯄꯨꯡ ꯑꯗꯨꯝ ꯅꯨꯡꯊꯤꯟꯗ ꯑꯗꯨꯝ ꯌꯥꯔꯦꯅꯦ ꯄꯨꯡ ꯕꯥꯔꯣ ꯑꯃ ꯑꯗꯥꯏꯗ

ꯌꯥꯏꯌꯦ ꯌꯥꯏꯌꯦ ꯍꯧꯖꯤꯛꯇꯤ ꯏꯡꯁꯨ ꯏꯡꯕꯅꯤꯅ ꯑꯌꯨꯛ ꯆꯠꯄꯗꯣ ꯇꯟꯖꯨ ꯇꯜꯂꯦꯗꯅ ꯅꯨꯡꯗꯤꯟ ꯆꯠꯄꯅ ꯐꯕꯨ ꯐꯩꯗ ꯍꯥꯏꯔꯛꯀꯅꯤ ꯚꯥꯏ ꯍꯥꯏꯔꯛꯀꯅꯤ ꯆꯥꯕꯩꯗꯤ ꯑꯩꯈꯣꯏꯗꯤ ꯑꯗꯨꯝ ꯏꯟꯇꯔꯦꯁ ꯂꯧꯋꯦꯗꯅ ꯑꯗꯨꯝ ꯍꯣꯏ ꯍꯣꯏ ꯑꯗꯣ ꯍꯌꯦꯡꯖꯤ ꯌꯧꯔꯒ ꯀꯩ ꯀꯩ ꯆꯥꯁꯤ ꯍꯥꯏꯅꯣ ꯍꯣꯏ ꯍꯣꯏ ꯆꯤꯛꯀꯟ ꯆꯤꯜꯂꯤꯒꯨꯝꯕ ꯑꯗꯩꯗꯤ ꯆꯤꯛꯀꯟ ꯆꯧꯒꯨꯝ ꯆꯤꯛꯀꯟ ꯁꯤꯁꯇꯤꯒꯨꯝꯕꯗꯨꯝ ꯈꯔ ꯁꯨꯃꯥꯏ ꯆꯥꯔꯁꯤ ꯑꯥ ꯍꯌꯦꯡꯗꯤ ꯐꯖꯅ ꯇꯧꯔꯗꯃꯤ ꯀꯨꯏꯖꯨ ꯀꯨꯏꯔꯦ ꯊꯦꯡꯅꯗꯕ ꯑꯗꯨꯅ ꯍꯌꯦꯡꯗꯤ ꯊꯦꯡꯁꯨ ꯊꯦꯡꯅꯔꯅꯤ ꯑꯗꯩ ꯆꯥꯕꯁꯨ ꯆꯥꯃꯤꯟꯅꯔꯅꯤ ꯍꯌꯦꯡꯗꯤ ꯄꯨꯔꯥ ꯃꯖꯥ ꯇꯧꯔꯁꯦ ꯍꯌꯦꯡꯖꯦ ꯑꯗꯣ ꯍꯣꯏ ꯍꯣꯏ ꯍꯣꯏ ꯌꯥꯏ ꯌꯥꯏ